ꯍꯜꯂꯣ

ꯑꯣ ꯃꯥꯟꯅꯦ ꯋꯥꯛꯀꯤꯡ ꯆꯠꯁꯦ ꯍꯥꯏꯕꯗꯨꯔꯣ ꯀꯥ ꯉꯝꯗꯣꯔꯤꯕꯥ

ꯍꯣꯏ ꯍꯣꯏ ꯀꯅꯥ ꯀꯅꯥ ꯆꯠꯁꯤ ꯍꯥꯏꯅꯣ ꯍꯣꯏ ꯍꯣꯏ ꯑꯉꯥꯡꯒꯩꯁꯨ ꯆꯠꯅꯤꯡꯉꯦ ꯍꯥꯏꯕꯅꯦ ꯍꯌꯦꯡ ꯄꯨꯡ ꯀꯌꯥ ꯑꯗꯥꯏꯗ ꯆꯠꯁꯤ ꯍꯥꯏꯅꯣ

ꯆꯥꯅꯕ ꯄꯨꯁꯦ ꯍꯥꯏꯔꯣ ꯎꯝ ꯍꯣꯏ ꯑꯩ ꯌꯦꯔꯨꯝꯒ ꯆꯥꯒꯗꯣ ꯑꯩ ꯄꯨꯔꯛꯑꯒꯦ

ꯍꯣꯏ ꯍꯣꯏ ꯑꯗꯨꯒ ꯑꯥ ꯃꯤꯅꯔꯦꯜ ꯕꯣꯇꯜꯗꯨ ꯈꯔ ꯍꯥꯞꯆꯤꯜꯂꯕ

ꯎꯝ ꯐꯛꯇꯣ ꯎꯝ ꯑꯩꯈꯣꯏ ꯐꯛ ꯑꯆꯧꯕꯗꯨꯃ ꯍꯥꯞꯆꯤꯜꯂꯒꯦ ꯑꯥ ꯑꯩꯈꯣꯏ ꯕꯤꯛꯁꯟꯒ ꯃꯣꯏꯒꯩ ꯃꯥꯏ ꯀꯥꯕ ꯍꯧꯖꯔꯅꯤ ꯖꯦꯅꯤꯇꯥꯒ ꯑꯦꯂꯤꯅꯥꯒ ꯑꯃ ꯄꯥꯖꯕꯅꯤ ꯃꯣꯏ ꯑꯅꯤ

ꯅꯨꯡꯗꯥꯡꯗꯕꯨ ꯅꯨꯡꯉꯥꯏꯒꯗ꯭ꯔꯣ

ꯑꯥ ꯖꯦꯅꯦꯇꯔ ꯑꯍꯟꯕ ꯑꯃ ꯂꯩꯔꯝꯅꯦ ꯑꯩꯒꯤ

ꯏꯅꯥꯎꯇꯣꯟꯅ ꯒꯥꯔꯤ ꯊꯧꯗꯣꯏ ꯅꯠꯇ꯭ꯔꯣ ꯍꯣꯏ ꯍꯣꯏ ꯍꯣꯏ ꯑꯗꯨꯒ ꯑꯩꯈꯣꯏ ꯃꯌꯥꯝ ꯆꯠꯂꯨꯔꯁꯤ ꯍꯣꯏ ꯍꯣꯏ ꯍꯣꯏ ꯂꯥꯛꯄꯗ ꯂꯧꯍꯜꯂꯒꯦ ꯑꯩ ꯑꯉꯥꯡꯒꯩꯗ

ꯍꯣꯏ ꯍꯣꯏ ꯑꯗꯨꯃꯥꯏꯅ ꯆꯠꯂꯁꯤ

ꯍꯣꯏ ꯍꯣꯏ ꯂꯩꯔꯁꯤ ꯑꯗꯨꯅ ꯑꯗꯨꯅ ꯌꯨꯝ ꯌꯨꯝꯗ ꯊꯣꯡꯍꯜꯂꯛꯁꯤ ꯍꯥꯏꯔꯣ ꯀꯃꯥꯏꯅ ꯇꯧꯁꯤ ꯍꯥꯏꯅꯣ ꯑꯥꯗ ꯄꯨꯔꯒ

ꯑꯩꯈꯣꯏꯒꯤ ꯇꯦꯞ ꯑꯃ ꯈꯣꯡꯕ ꯅꯨꯡꯉꯥꯏꯅꯤ

ꯇꯦꯞ ꯑꯆꯧꯕ ꯑꯃ ꯂꯩꯕꯅꯦ ꯑꯗꯨꯃꯒ ꯍꯥꯞꯆꯤꯜꯂꯕ ꯍꯣꯏ ꯌꯥꯏ ꯎꯝ ꯑꯃ ꯑꯉꯥꯡꯁꯤꯡ ꯇꯧꯍꯜꯂꯁꯤ ꯑꯦ ꯑꯗꯨꯁꯨ ꯑꯉꯥꯡꯒꯩꯗꯨꯅ

ꯍꯣꯏ ꯍꯣꯏ ꯏꯔꯣꯟꯕꯒꯤ ꯏꯔꯣꯟꯕꯒꯤ ꯃꯆꯟꯗꯣ ꯀꯣꯂꯤ ꯍꯋꯥꯏꯅꯦ ꯌꯦꯟꯗꯦꯝꯅꯦ ꯌꯣꯡꯆꯥꯛ ꯃꯔꯨꯗꯨꯒ ꯂꯣꯜꯂꯁꯤ ꯌꯣꯡꯆꯥꯛ ꯃꯔꯨ ꯌꯣꯡꯆꯥꯛ ꯃꯔꯨ ꯑꯀꯪꯕꯗꯨ ꯂꯩꯌꯦ

ꯂꯐꯨ ꯇꯧꯔꯁꯨ ꯌꯥꯏ ꯑꯩꯗꯤ ꯏꯌꯥ ꯌꯥꯏ ꯎꯝ ꯍꯣꯏ ꯂꯐꯨ ꯑꯃꯅꯦ ꯑꯥ ꯌꯥꯟꯅꯕ ꯇꯧꯒꯦ ꯎꯝ

ꯎꯝ ꯈꯥꯡ ꯑꯆꯧꯕꯗꯨꯃ ꯄꯨꯔꯕ ꯍꯣꯏ ꯍꯣꯏ ꯑꯗꯨꯃꯥꯏꯅ ꯇꯧꯔꯁꯤ ꯍꯣꯏ ꯍꯣꯏ ꯑꯩ ꯑꯥ ꯕꯤꯂꯥꯁꯤꯅꯤ ꯍꯣꯏ ꯍꯧꯔꯒꯦ ꯑꯗꯨꯒ ꯃꯣꯏ ꯃꯆꯥꯒꯩ ꯌꯥꯎꯅꯤꯡꯕ꯭ꯔꯥꯅ ꯍꯪꯅꯔꯛꯈꯤꯒꯦ ꯑꯗꯨꯃꯥꯏꯅ ꯍꯪꯅꯔꯒ ꯑꯃꯨꯛ ꯄꯥꯎ ꯐꯥꯎꯅꯔꯁꯤ ꯍꯣꯏ ꯍꯥꯏꯕꯤꯒꯦ ꯎꯝ ꯍꯣꯏ ꯍꯣꯏ ꯍꯣꯏ ꯍꯥꯏꯔꯒꯦ ꯑꯩꯈꯣꯏ ꯁꯃꯥꯁꯨ ꯆꯠꯅꯤꯡꯉꯝꯅꯤꯅꯦ ꯁꯃꯥꯁꯨ ꯍꯥꯞꯄꯤꯎ

ꯊꯃꯝꯇꯥꯕꯅꯤ ꯊꯣꯡ ꯂꯣꯟꯖꯤꯜꯂ ꯊꯅꯝꯃꯅꯤ ꯍꯣꯏ ꯍꯣꯏ ꯁꯣ ꯂꯣꯟꯖꯤꯜꯂꯝꯃꯒꯦ ꯁꯣ ꯑꯆꯧꯕ ꯑꯃ ꯂꯩꯕꯅꯤ

ꯍꯣꯏ ꯍꯣꯏ ꯑꯗꯨꯃꯥꯏꯅ ꯇꯧꯔꯁꯤꯀꯣ ꯍꯣ ꯆꯝꯐꯨꯠ ꯊꯕꯤ ꯆꯝꯐꯨꯠ ꯇꯧꯁꯤ ꯍꯥꯏꯔꯣ ꯎꯝ ꯑꯃ ꯏꯔꯣꯜꯂꯅꯤ ꯑꯦꯟꯁꯥꯡ ꯃꯊꯦꯟ ꯀꯌꯥ ꯇꯥꯔꯦ ꯑꯦꯟꯁꯥꯡ ꯃꯊꯦꯟ ꯑꯗꯨꯗꯤ ꯌꯦꯟ ꯑꯃꯅꯦ ꯏꯔꯣꯟꯕ ꯑꯃꯅꯦ ꯆꯝꯐꯨꯠ ꯑꯃꯅꯦ ꯑꯍꯨꯝ ꯇꯥꯔꯦ ꯌꯥꯔꯅꯤꯗ ꯑꯍꯨꯝꯗꯨꯅ ꯍꯣꯏ ꯍꯣꯏ

ꯍꯣꯏ ꯌꯥꯏꯌꯦ ꯎꯝ ꯍꯣꯏ ꯑꯗꯨꯃꯥꯏꯅ ꯇꯧꯔꯁꯤ ꯍꯌꯦꯡ